ꯍꯟꯗꯛ ꯑꯩ ꯑꯦꯃꯥꯖꯣꯟꯗꯒꯤ ꯏꯁꯇꯣꯞ ꯑꯃ ꯀꯛꯄꯅꯦꯕ ꯀꯃꯥꯏꯅ ꯇꯧꯒꯦ ꯍꯥꯏꯕꯗ ꯃꯣꯏꯅꯗꯤ ꯕꯦꯁ ꯀ꯭ꯋꯥꯂꯤꯇꯤꯅꯤ ꯐꯖꯅ ꯊꯥꯒꯠꯅꯤ ꯑꯩꯁꯨ ꯀ꯭ꯋꯥꯂꯤꯇꯤ ꯑꯣꯏꯔꯕꯣꯏ ꯅꯤꯡꯉꯨꯗꯅꯀꯣ ꯀꯛꯊꯠꯂꯦ ꯑ ꯌꯨꯝ ꯌꯧꯔꯛꯄꯗꯗꯤ ꯂꯣꯏꯔꯦ ꯑꯃꯨꯛꯇꯣꯏꯕ ꯑꯥꯁ ꯄꯥꯟꯁꯤꯟꯕꯒ ꯃꯩ ꯍꯧꯔꯦ ꯁꯣꯝꯗ ꯅꯥꯀꯟꯗ ꯆꯦꯞꯄꯤ ꯌꯥꯗꯦ ꯃꯃꯥꯡꯗ ꯆꯦꯞꯄꯤ ꯌꯥꯗꯦ ꯁꯨꯡꯌꯥ ꯌꯥꯗ꯭ꯔꯦ ꯑꯃꯨꯛ ꯐꯨꯛꯇꯠꯂꯤ ꯑꯃꯨꯛ ꯄꯥꯟꯁꯤꯜꯂꯤ ꯑꯃꯨꯛ ꯐꯨꯛꯇꯠꯂꯤ ꯑꯃꯨꯛ ꯄꯥꯟꯁꯤꯜꯂꯤ ꯂꯣꯏꯔꯦ ꯑꯃꯨꯛꯇꯣꯏꯕ ꯁꯨꯡꯌꯥ ꯌꯥꯗ꯭ꯔꯦ ꯑꯗꯨꯅ ꯂꯩꯔꯨꯕ ꯌꯥꯕ ꯅꯠꯇꯦ ꯑꯗꯨꯒꯤ ꯏꯁꯇꯣꯞꯇꯣ ꯁꯨꯡꯌꯥ ꯍꯦꯛ ꯌꯥꯗꯦ ꯁꯤꯖꯤꯟꯅꯕ ꯌꯥꯗꯦ ꯈꯔ ꯄꯥꯟꯁꯤꯟꯕꯒ ꯃꯩ ꯑꯃꯨꯛ ꯍꯧꯏ ꯊꯠꯗꯣꯔꯏ ꯃꯩ ꯑꯃꯨꯛ ꯍꯧꯏ ꯂꯣꯏꯔꯦ ꯂꯣꯏꯔꯦ ꯑꯃꯨꯛ ꯇꯣꯏꯕ